ꯑꯩ ꯀꯣꯛꯀꯤ ꯂꯩꯅꯥ ꯃꯦꯟꯇꯦꯜ ꯍꯦꯜꯊꯀꯤ ꯀꯣꯛꯀꯤ ꯂꯩꯅꯥꯒꯤꯁꯦ ꯑꯩ ꯂꯩꯖꯗꯦ ꯑꯩ ꯑꯗꯨꯒꯨꯝꯕꯗꯤ ꯅꯥꯖꯗꯦ ꯑꯗꯨꯕꯨ ꯑꯩ ꯗꯤꯄ꯭ꯔꯦꯁꯟ ꯍꯥꯏꯕ ꯀꯌꯥ ꯃꯌꯥꯝ ꯂꯩ ꯗꯤꯄ꯭ꯔꯦꯁꯟ ꯍꯥꯏꯕꯁꯦ ꯑꯩꯉꯣꯟꯗ ꯈꯜꯂꯣꯏꯗꯕ ꯋꯥꯔꯤ ꯀꯌꯥ ꯈꯟꯕ ꯈꯜꯂꯣꯏꯗꯕ ꯏꯃꯨꯡꯒꯤ ꯗꯤꯄ꯭ꯔꯦꯁꯟ ꯃꯌꯥꯝ ꯈꯟꯖꯤꯟꯕꯁꯨ ꯂꯩ ꯑꯗꯨꯒ ꯑꯋꯥꯕ ꯋꯥꯔꯣꯏꯗꯕꯗ ꯄꯨꯡꯈꯟ ꯈꯟꯖꯤꯟꯕ ꯄꯨꯡꯈꯟ ꯈꯟꯖꯤꯟꯕ ꯍꯥꯏꯕꯁꯨ ꯃꯌꯥꯝ ꯂꯩ ꯑꯗꯨꯒ ꯃꯔꯛ ꯃꯔꯛꯇꯁꯨ ꯌꯥꯝ ꯈꯟꯖꯤꯜꯂꯒ ꯌꯥꯝ ꯅꯥꯒꯟꯕꯁꯨ ꯂꯩ ꯑꯗꯨꯕꯨ ꯀꯣꯛꯀꯤ ꯂꯩꯅꯥꯃꯛꯇꯤ ꯅꯠꯇꯦ ꯅꯥꯒꯟꯕ ꯍꯥꯏꯈ꯭ꯔꯗꯤ ꯈꯟꯖꯜꯂꯒ ꯁꯣꯔ ꯍꯣꯟꯕ ꯋꯥꯕ ꯊꯕꯥꯛ ꯅꯥꯕ ꯀꯌꯥꯁꯨ ꯂꯩ ꯑꯗꯨꯒ ꯃꯦꯟꯇꯦꯜ ꯍꯦꯜ ꯍꯥꯏꯕꯁꯤꯗꯤ ꯑꯩꯉꯣꯟꯗꯗꯤ ꯀꯌꯥ ꯊꯣꯏꯗꯣꯛꯅꯗꯤ ꯂꯩꯇꯦ ꯑꯗꯨꯕꯨ ꯗꯤꯄ꯭ꯔꯦꯁꯟꯒꯨꯝꯕ ꯋꯥꯈꯜꯒꯨꯝꯕ ꯈꯟꯖꯤꯟꯕꯗꯤ ꯀꯔꯤ ꯀꯔꯥ ꯃꯌꯥꯝꯕꯨꯗꯤ ꯂꯩ ꯑꯗꯨꯒ ꯑꯃ ꯇꯧꯔꯦ ꯋꯥꯈꯜ ꯁꯣꯛꯄ ꯑꯃ ꯇꯧꯔꯦ ꯋꯥꯈꯜ ꯁꯣꯛꯄ ꯈꯜꯂꯣꯏꯗꯕꯗꯣ ꯄꯨꯡꯈꯟ ꯈꯟꯕ ꯋꯥꯈꯟ ꯁꯣꯛꯅꯤꯡꯉꯥꯏꯒꯤ ꯀꯌꯥꯁꯨ ꯃꯌꯥꯝ ꯂꯩ ꯑꯗꯨꯕꯨ ꯑꯩ ꯀꯔꯤꯁꯨ ꯑꯗꯨꯗ ꯊꯣꯏꯗꯣꯛꯅ ꯈꯟꯖꯗꯦ ꯑꯗꯨꯒ ꯃꯦꯟꯇꯦꯜ ꯍꯦꯜ ꯍꯥꯏꯕꯁꯤꯗꯤ ꯑꯩ ꯌꯥꯝ ꯂꯨꯅꯁꯨ ꯈꯟꯗꯦ ꯑꯗꯨꯒ ꯍꯧꯖꯤꯛ ꯑꯩꯅ ꯂꯩꯔꯤꯕꯁꯤꯁꯨ ꯍꯣꯏ ꯑꯩ ꯍꯥꯔꯠ ꯄ꯭ꯔꯣꯕ꯭ꯂꯦꯝ ꯂꯩ ꯏꯁꯥꯗ ꯑꯗꯨꯒ ꯍꯧꯖꯤꯛ ꯑꯩꯉꯣꯟꯗ ꯁꯣꯔ ꯍꯣꯟꯕꯒꯤ ꯀꯔꯤ ꯀꯔꯥ ꯈꯔ ꯈꯤꯇꯪ ꯋꯥꯕ ꯀꯌꯥꯁꯨ ꯂꯩ ꯑꯗꯨꯕꯨ ꯑꯩ ꯑꯗꯨꯗꯤ ꯂꯨꯅꯁꯨ ꯈꯟꯗꯦ ꯑꯗꯨꯒ ꯑꯩ ꯀꯌꯥ ꯊꯣꯏꯗꯣꯛꯅꯁꯨ ꯀꯔꯤꯁꯨ ꯈꯟꯗꯦ ꯑꯗꯨ ꯊꯕꯥꯛ ꯅꯥꯕ ꯍꯥꯏꯔꯒ ꯗꯤꯄ꯭ꯔꯦꯁꯟ ꯗꯤꯄ꯭ꯔꯦꯁꯟ ꯃꯤꯑꯣꯏꯕ ꯍꯥꯏꯕꯁꯦ ꯗꯤꯄ꯭ꯔꯦꯁꯟ ꯑꯃꯗꯤ ꯂꯩꯒꯗꯧꯅꯤꯅ ꯗꯤꯄ꯭ꯔꯦꯁꯟꯗꯤ ꯂꯩꯔꯨꯔꯦ ꯑꯩꯁꯨ ꯗꯤꯄ꯭ꯔꯦꯁꯟꯗꯨ ꯂꯩꯔꯒ ꯀꯩꯅꯣ ꯇꯧꯔꯨꯔꯕꯅꯤꯅ ꯗꯤꯄ꯭ꯔꯦꯁꯟ ꯋꯥꯈꯟ ꯑꯃ ꯈꯟꯖꯤꯟꯕ ꯃꯔꯛ ꯃꯔꯛꯇ ꯀꯣꯛꯀꯨꯝꯕ ꯆꯥꯛꯄ ꯃꯔꯛ ꯃꯔꯛꯇ ꯀꯩꯅꯣꯒꯨꯝꯕ ꯇꯧꯕ ꯍꯣꯏ ꯃꯀꯣꯛ ꯃꯔꯛꯇ ꯆꯥꯛꯄ ꯂꯩꯇꯦ ꯑꯗꯨꯕꯨ ꯋꯥꯈꯜ ꯃꯌꯥꯝ ꯈꯟꯖꯤꯟꯂꯒ ꯀꯌꯥ ꯅꯥꯕꯁꯨ ꯂꯩ ꯑꯗꯨꯒ ꯇꯨꯝꯕ ꯉꯝꯗꯕ ꯇꯨꯝꯒꯦ ꯇꯧꯕꯗ ꯋꯥꯈꯜ ꯌꯥꯝ ꯊꯣꯛꯂꯛꯄ ꯑꯗꯨꯒ ꯀꯔꯤ ꯃꯣꯏ ꯌꯥꯝ ꯂꯩꯕ ꯍꯥꯏꯕ ꯃꯌꯥꯝ ꯂꯩ ꯑꯗꯨꯅꯤꯅ ꯃꯦꯟꯇꯦꯜ ꯍꯦꯜꯁꯦ ꯑꯩ ꯄꯥꯛꯇꯤ ꯂꯩꯖꯗꯦ